ꯑꯩꯅ ꯁꯤꯖꯤꯟꯅꯅꯕꯅꯤ ꯍꯥꯏꯗꯨꯅ ꯃꯣꯕꯥꯏꯜ ꯐꯣꯟ ꯑꯃ ꯗꯨꯀꯥꯟꯅꯗꯒꯤ ꯂꯩꯔꯨꯏ ꯔꯦꯠꯃꯤ ꯁꯦꯔꯤꯁꯅꯤ ꯂꯩꯔꯛꯏꯕ ꯐꯣꯟ ꯑꯗꯨꯅ ꯔꯦꯠꯃꯤ ꯅꯣꯠ ꯁꯕꯦꯟ ꯄ꯭ꯔꯣꯅꯤ ꯃꯣꯕꯥꯏꯜ ꯑꯁꯤꯒꯤ ꯔꯥꯝꯅ ꯐꯣꯔ ꯖꯤ ꯕꯤꯅꯤ ꯑꯗꯨꯒ ꯃꯦꯃꯣꯔꯤ ꯏꯁꯇꯣꯔꯦꯖꯅ ꯁꯤꯛꯁꯇꯤ ꯐꯣꯔ ꯖꯤ ꯕꯤꯅꯤ ꯐꯣꯟ ꯑꯁꯤ ꯑꯩꯅ ꯌꯥꯝꯅ ꯄꯥꯝꯖꯅ ꯂꯩꯔꯛꯈꯤꯕꯅꯤ ꯁꯤꯖꯤꯟꯅꯕ ꯅꯨꯡꯉꯥꯏꯒꯗ꯭ꯔ ꯈꯟꯅ ꯑꯗꯨꯕꯨ ꯃꯇꯝ ꯈꯔ ꯁꯤꯖꯤꯟꯅꯔꯛꯂꯕ ꯃꯇꯨꯡꯗ ꯐꯣꯟ ꯑꯁꯤꯒꯤ ꯃꯩ ꯍꯥꯏꯗꯤ ꯕꯦꯇ꯭ꯔꯤ ꯑꯁꯤ ꯌꯥꯝꯅ ꯊꯨꯅ ꯃꯩ ꯇꯥꯒꯟꯕ ꯍꯥꯏꯕꯗꯨ ꯑꯣꯏꯔꯛꯏ ꯆꯥꯔꯖ ꯇꯧꯕ ꯃꯇꯝꯗ ꯌꯥꯝꯅ ꯏꯁꯂꯣ ꯑꯣꯏꯔꯛꯄ ꯐꯥꯔꯁ ꯑꯣꯏꯔꯛꯇꯕ ꯌꯥꯝꯅ ꯅꯨꯡꯉꯥꯏꯔꯛꯇꯕ ꯑꯣꯏ ꯑꯣꯏꯔꯛꯏ ꯑꯗꯨꯒ ꯒꯦꯝ ꯐꯣꯟ ꯑꯁꯤ ꯒꯦꯝ ꯁꯥꯟꯅꯕ ꯃꯇꯝꯗꯁꯨ ꯌꯥꯝ ꯊꯨꯅ ꯐꯣꯟ ꯑꯁꯤ ꯁꯥꯒꯠꯂꯛꯀꯟꯕ ꯒꯦꯝ ꯁꯥꯟꯅꯕꯗ ꯅꯨꯡꯉꯥꯏꯇꯕ ꯍꯥꯏꯕꯗꯨ ꯑꯣꯏꯔꯛꯏ ꯑꯗꯨꯒ ꯀꯥꯂꯦꯟꯊꯥꯒꯤ ꯃꯇꯝꯗꯁꯨ ꯐꯣꯟ ꯑꯁꯤ ꯃꯁꯥꯅ ꯇꯦꯝꯄ꯭ꯔꯦꯆꯔ ꯌꯥꯝ ꯋꯥꯡꯈꯠꯂꯛꯑꯒ ꯐꯣꯟ ꯁꯥꯒꯠꯄ ꯐꯣꯟ ꯁꯤꯖꯤꯟꯅꯗꯅ ꯐꯣꯟꯒꯤ ꯆꯥꯔꯖ ꯃꯩ ꯑꯁꯤ ꯃꯁꯥ ꯃꯊꯟꯇ ꯇꯥꯔꯛꯏ ꯐꯣꯟ ꯑꯁꯤ ꯍꯦꯡ ꯆꯠꯈꯠꯂꯛꯄ ꯅꯨꯡꯉꯥꯏꯔꯛꯇꯕ ꯑꯣꯏ ꯑꯗꯨꯒ ꯐꯣꯟ ꯑꯁꯤꯒꯤ ꯏꯁꯀ꯭ꯔꯤꯟ ꯑꯁꯤ ꯂꯩꯔꯛꯄ ꯃꯇꯝ ꯈꯔ ꯂꯩꯔꯒ ꯃꯁꯥ ꯃꯊꯟꯇ ꯀꯦꯜꯂꯛꯄ ꯐꯛꯂꯛꯏ ꯃꯔꯝ ꯐꯣꯟ ꯐꯣꯟ ꯑꯁꯤ ꯁꯤꯖꯤꯟꯅꯕꯗ ꯌꯥꯝꯅ ꯅꯨꯡꯉꯥꯏꯇꯕ ꯍꯥꯏꯕꯗꯨ ꯑꯣꯏ ꯃꯔꯝ ꯑꯗꯨꯅ ꯐꯣꯟ ꯑꯁꯤ ꯃꯇꯨꯡ ꯇꯥꯔꯛꯄꯗ ꯂꯩꯒꯦ ꯍꯥꯏꯕꯒꯤ ꯋꯥꯈꯜ ꯏꯁꯥꯃꯛꯇꯁꯨ ꯂꯩꯖꯗ꯭ꯔꯦ ꯑꯃꯁꯨꯡ ꯑꯇꯣꯞꯄ ꯃꯤꯑꯣꯏꯁꯤꯡꯗꯁꯨ ꯐꯣꯟ ꯑꯁꯤ ꯐꯣꯟꯁꯤꯡ ꯂꯩꯕ ꯃꯇꯝꯗ ꯃꯨꯟꯅ ꯋꯥꯈꯜ ꯈꯟꯊꯕꯤꯔꯒ ꯂꯩꯍꯟꯅꯤꯡꯉꯤ ꯑꯃꯁꯨꯡ ꯔꯦꯠꯃꯤ ꯅꯣꯠ ꯁꯕꯦꯟ ꯄ꯭ꯔꯣ ꯑꯁꯤ ꯂꯩꯗꯅꯕ ꯃꯌꯥꯝꯒꯤ ꯃꯐꯝꯗ ꯍꯥꯏꯖꯔꯤ